ꯌꯦꯟ ꯉꯥꯅꯨ ꯌꯨꯝꯗꯁꯨ ꯑꯗꯨꯝ ꯂꯣꯏ ꯑꯗꯨ ꯑꯩꯈꯣꯏ ꯌꯥꯝ ꯂꯣꯏꯕꯗꯤ ꯅꯠꯇꯦ ꯑꯗꯨꯝ ꯈꯔ ꯑꯩꯈꯣꯏꯒꯤ ꯆꯥꯅ ꯊꯛꯅꯕ ꯀꯩꯗꯧꯅꯕ ꯈꯔ ꯑꯗꯨꯝ ꯍꯌꯦꯡ ꯑꯗꯨꯃꯥꯏꯅ ꯇꯧꯔꯒ ꯈꯔꯈꯛ ꯂꯣꯏꯖꯕꯅꯤ ꯑꯗꯨ ꯌꯦꯟ ꯉꯥꯅꯨ ꯂꯣꯏꯕ ꯍꯥꯏꯁꯤ ꯌꯦꯟ ꯉꯥꯅꯨꯁꯤ ꯑꯗꯨꯝ ꯂꯨꯅ ꯅꯥꯟꯅꯗꯤ ꯂꯣꯏꯗ ꯌꯥꯗꯦ ꯃꯣꯏ ꯃꯊꯤ ꯀꯩꯀꯥꯡꯗꯨꯁꯨ ꯑꯗꯨꯝ ꯁꯦꯡꯗꯣꯛꯇꯅ ꯈꯣꯠꯇꯅ ꯑꯗꯨꯗꯩ ꯃꯣꯏ ꯃꯆꯤꯡꯖꯥꯛ ꯃꯇꯝ ꯆꯥꯅ ꯊꯥꯔꯒ ꯃꯣꯏꯁꯤ ꯍꯦꯟꯅ ꯆꯥꯎꯒꯗꯣꯔꯤꯃꯤ ꯉꯥꯅꯨꯗꯁꯨ ꯉꯥꯅꯨꯗꯤ ꯏꯁꯤꯡ ꯈꯔ ꯄꯥꯝꯃꯦ ꯃꯣꯏꯗꯤ ꯏꯁꯤꯡ ꯑꯗꯨꯝ ꯋꯥꯠꯄ ꯌꯥꯗꯦ ꯑꯗꯨꯒ ꯃꯣꯏꯒꯤ ꯑꯗꯨꯝ ꯃꯣꯏꯖꯦ ꯏꯁꯤꯡꯒꯨꯝꯕ ꯍꯦꯟꯅ ꯄꯤꯔꯒꯗꯤ ꯃꯣꯏꯁꯤ ꯃꯁꯥꯁꯨ ꯂꯨꯅ ꯅꯥꯟꯅ ꯉꯥꯅꯨꯁꯤꯁꯨ ꯑꯗꯨꯝ ꯂꯩꯗꯣꯏꯅꯦꯕ ꯑꯗꯨꯒꯨꯝꯕꯗꯤ ꯂꯩ ꯌꯨꯇ꯭ꯌꯨꯞ ꯆꯦꯟꯅꯦꯜ ꯀꯩꯀꯥꯡꯁꯨ ꯑꯗꯨꯝ ꯍꯥꯡꯉꯝꯒꯅꯤ ꯑꯩꯈꯣꯏ ꯑꯗꯣ ꯃꯨꯟꯅꯗꯤ ꯌꯦꯡꯉꯨꯗ꯭ꯔꯦ ꯑꯩꯈꯣꯏꯗꯤ ꯌꯥꯝ ꯂꯣꯏꯕ ꯅꯠꯇꯃꯤꯅ ꯌꯨꯝꯗ ꯑꯗꯨꯝ ꯈꯔ ꯑꯗꯨꯝ ꯈꯔ ꯀꯩꯅꯣ ꯇꯧꯖꯕꯅꯤꯅ ꯑꯗꯨꯝ ꯀꯩꯅꯣ ꯇꯧꯔꯦ ꯈꯣꯠꯂꯦ